ꯑꯩ ꯏꯁꯤꯡ ꯊꯛꯑꯅꯤ ꯏꯁꯤꯡ ꯊꯛꯑ ꯃꯇꯨꯡꯗ ꯉꯥꯇꯪ ꯄꯣꯊꯥꯔꯅꯤ ꯄꯣꯊꯥꯔꯒ ꯑꯩ ꯐꯃꯨꯡ ꯐꯥꯅꯨꯡ ꯂꯣꯏꯁꯤꯜꯂꯅꯤ ꯋꯥꯏ ꯑꯃꯨꯛ ꯇꯩꯕ ꯈꯣꯠꯄ ꯂꯣꯏꯅ ꯇꯧꯔꯅꯤ ꯑꯗꯨ ꯂꯣꯏꯔ ꯃꯇꯨꯡꯗ ꯑꯩ ꯙꯨꯞ ꯊꯥꯔꯅꯤ ꯙꯨꯞ ꯊꯥꯕ ꯂꯣꯏꯔꯒ ꯑꯩ ꯑꯩꯒꯤ ꯕꯕꯥꯒꯤ ꯃꯃꯥꯒꯤ ꯑꯗꯒꯤ ꯑꯩ ꯏꯅꯥꯎꯄꯥꯒꯤ ꯏꯅꯥꯎꯄꯤꯒꯤ ꯃꯣꯏ ꯃꯌꯥꯝꯒꯤ ꯆꯥ ꯂꯣꯟꯕꯤꯔꯅꯤ ꯆꯥ ꯂꯣꯜꯂꯒ ꯑꯩ ꯃꯣꯏ ꯍꯧꯗꯣꯛꯑꯅꯤ ꯕꯕꯥ ꯃꯃꯥꯁꯨ ꯍꯧꯒꯠꯂꯣ ꯑꯗꯒꯤ ꯏꯅꯥꯎꯄꯥ ꯏꯅꯥꯎꯄꯤꯁꯤꯡꯁꯨ ꯍꯧꯒꯠꯂꯣꯅ ꯍꯧꯒꯠꯍꯜꯂꯅꯤ ꯂꯣꯏꯅꯃꯛ ꯕ꯭ꯔꯁ ꯅꯨꯡ ꯇꯧꯍꯜꯂꯅꯤ ꯇꯧꯕ ꯂꯣꯏꯔꯕ ꯃꯇꯨꯡꯗ ꯑꯩꯅ ꯂꯣꯟꯕ ꯆꯥꯗꯣ ꯃꯣꯏꯗ ꯄꯤꯊꯛꯑꯅꯤ ꯑꯗꯨ ꯄꯤꯊꯛꯄ ꯂꯣꯏꯔꯒ ꯑꯩ ꯃꯣꯏꯗ ꯂꯥꯏꯔꯤꯛ ꯉꯥꯏꯍꯥꯛ ꯄꯥꯍꯜꯂꯅꯤ ꯃꯣꯏ ꯂꯥꯏꯔꯤꯛ ꯄꯥꯔꯤꯉꯩꯗ ꯑꯩꯁꯨ ꯆꯥ ꯊꯛꯄꯩ ꯀꯣꯜꯂꯤꯛ ꯐꯦꯡꯗꯣꯛꯑꯅꯤ ꯑꯩꯁꯨ ꯉꯥꯏꯍꯥꯛ ꯑꯉꯥꯡ ꯇꯨꯏꯁꯟ ꯇꯧꯔꯅꯤ ꯑꯗꯩ ꯑꯉꯥꯡ ꯇꯨꯏꯁꯟ ꯇꯧꯔꯕ ꯃꯇꯨꯡꯗ ꯑꯩ ꯃꯣꯏꯒꯤ ꯁ꯭ꯀꯨꯜꯋꯥꯏꯒꯤ ꯏꯅꯥꯎꯄꯤꯒ ꯏꯅꯥꯎꯄꯥꯒ ꯁ꯭ꯀꯨꯜ ꯆꯠꯅꯕ ꯑꯩ ꯆꯥꯛ ꯏꯁꯤꯡ ꯊꯣꯡꯉꯅꯤ ꯃꯣꯏꯒꯤ ꯇꯤꯐꯤꯟ ꯅꯨꯡꯐꯤꯟ ꯍꯥꯞꯄꯤꯅꯕ ꯑꯦꯔꯦꯟꯖ ꯇꯧꯔꯅꯤ ꯑꯗꯨꯒ ꯃꯣꯏ ꯁ꯭ꯀꯨꯜ ꯗ꯭ꯔꯦꯁ ꯂꯣꯏꯁꯤꯜꯍꯜꯂꯅꯤ ꯃꯣꯏ ꯁ꯭ꯀꯨꯜ ꯗ꯭ꯔꯦꯁ ꯂꯣꯏꯔꯕ ꯃꯇꯨꯡꯗ ꯑꯩꯅ ꯃꯣꯏ ꯆꯥꯛ ꯄꯤꯖꯔꯅꯤ ꯄꯤꯖꯔꯒ ꯃꯣꯏꯒꯤ ꯇꯤꯐꯤꯟ ꯍꯥꯞꯄꯤꯔꯅꯤ ꯑꯗꯨꯒ ꯑꯩꯅ ꯃꯣꯏꯒꯤ ꯁ꯭ꯀꯨꯜ ꯊꯤꯟꯕꯤꯔꯨꯔꯅꯤ ꯁ꯭ꯀꯨꯜ ꯊꯤꯟꯕꯤꯔꯨꯕ ꯍꯜꯂꯛꯑꯒ ꯕꯕꯥꯒ ꯃꯃꯥꯒ ꯆꯥꯛ ꯑꯃꯨꯛ ꯄꯤꯖꯔꯅꯤ ꯃꯣꯏ ꯆꯥꯔꯕ ꯃꯇꯨꯡꯗ ꯑꯩꯁꯨ ꯑꯃꯨꯛ ꯆꯥꯔꯅꯤ ꯑꯩ ꯆꯥ ꯂꯣꯏꯔꯒ ꯑꯩꯁꯦ ꯀꯣꯜ ꯉꯁꯥꯏ ꯆꯥꯔꯝꯕ ꯆꯥꯏꯔꯝꯕ ꯃꯌꯥꯝ ꯀꯣꯜꯂꯤꯛ ꯀꯩꯀꯥꯗꯣ ꯑꯩ ꯂꯣꯏ ꯑꯃꯨꯛ ꯐꯦꯡꯗꯣꯛꯑꯅꯤ ꯑꯗꯨ ꯐꯦꯡꯗꯣꯛꯑꯕ ꯃꯇꯨꯡꯗ ꯑꯩꯅ ꯉꯁꯥꯏꯒꯤ ꯑꯉꯥꯡꯁꯤꯡꯅ ꯁꯦꯠꯂꯝꯕ ꯐꯤꯔꯣꯜ ꯑꯃꯣꯠꯄ ꯑꯩ ꯏꯁꯥꯒꯤ ꯐꯤꯔꯣꯜ ꯑꯃꯣꯠꯄ ꯑꯗꯒꯤ ꯕꯕꯥꯒꯤ ꯃꯃꯥꯒꯤ ꯑꯃꯣꯠꯄ ꯃꯌꯥꯝꯗꯣ ꯑꯩ ꯂꯣꯏꯅ ꯁꯨꯗꯣꯛꯑꯅꯤ ꯂꯣꯏ ꯁꯨꯗꯣꯛꯑꯒ ꯑꯩ ꯐꯧꯗꯣꯛꯎꯔꯅꯤ ꯐꯧꯗꯣꯛꯄ ꯂꯣꯏꯔꯒ ꯑꯩ ꯃꯤꯅꯤꯠ ꯃꯉꯥ ꯇꯔꯥ ꯉꯥꯏꯍꯥꯛꯇꯪ ꯄꯣꯊꯥꯔꯅꯤ ꯑꯗꯨ ꯄꯣꯊꯥꯕ ꯂꯣꯏꯔꯒ ꯑꯉꯥꯡꯈꯩ ꯁ꯭ꯀꯨꯜ ꯍꯜꯂꯛꯑꯅꯤ ꯑꯉꯥꯡꯈꯩ ꯁ꯭ꯀꯨꯜ ꯍꯜꯂꯛꯑꯒ ꯑꯃꯨꯛ ꯃꯣꯏꯒꯤ ꯆꯔꯥ ꯋꯥꯟꯅꯕ ꯈꯣꯠꯅꯕ ꯂꯣꯏ ꯄꯤꯖꯔꯅꯤ ꯄꯤꯖꯔꯕ ꯃꯇꯨꯡꯗ ꯑꯃꯨꯛ ꯃꯣꯏꯒꯤ ꯇꯤꯐꯤꯟ ꯀꯩꯀꯥ ꯍꯥꯞꯄ ꯈꯣꯠꯄ ꯂꯣꯏ ꯂꯧꯊꯣꯛꯑꯒ ꯑꯃꯨꯛ ꯀꯣꯟ ꯐꯦꯡꯐꯝꯗ ꯐꯖꯅ ꯊꯝꯕꯤꯔꯅꯤ ꯑꯗꯨ ꯊꯝꯃꯒ ꯑꯃꯨꯛ ꯃꯣꯏ ꯂꯥꯏꯔꯤꯛ ꯄꯥꯅ ꯉꯥꯇꯪ ꯃꯤꯅꯤꯠ ꯃꯉꯥ ꯇꯔꯥ ꯄꯣꯊꯥꯍꯜꯂꯅꯤ ꯄꯣꯊꯥꯍꯜꯂꯒ ꯑꯩꯅ ꯑꯉꯥꯡ ꯇꯨꯏꯁꯟ ꯇꯧꯕꯗꯨꯗ ꯃꯣꯏꯁꯨ ꯂꯥꯏꯔꯤꯛ ꯄꯥꯕ ꯌꯥꯎꯍꯟꯗꯣꯏꯅꯤ ꯅꯨꯡꯊꯤꯟꯒꯤ ꯑꯃꯨꯛ ꯃꯣꯏ ꯇꯨꯏꯁꯟ ꯑꯩꯅ ꯂꯥꯏꯔꯤꯛ ꯄꯥꯍꯜꯂꯅꯤ ꯃꯣꯏꯁꯨ ꯑꯩꯁꯨ ꯑꯩꯅ ꯇꯨꯏꯁꯟ ꯇꯧꯔꯅꯤ ꯑꯗꯨ ꯇꯨꯏꯁꯟ ꯇꯧꯕ ꯂꯣꯏꯔꯕ ꯃꯇꯨꯡꯗ ꯑꯩ ꯁꯟꯗ꯭ꯌꯥ ꯋꯥꯏꯔꯝꯒꯤ ꯑꯃꯨꯛ ꯋꯥꯏ ꯁꯤꯠꯄ ꯇꯩꯕ ꯂꯣꯏꯅ ꯇꯧꯔꯅꯤ ꯇꯧꯔꯕ ꯃꯇꯨꯡꯗ ꯑꯩ ꯉꯁꯥꯏꯒꯤ ꯀꯣꯜꯂꯤꯛ ꯀꯩꯀꯥ ꯃꯌꯥꯝꯗꯣ ꯑꯃꯨꯛ ꯂꯣꯏ ꯐꯦꯡꯗꯣꯛꯑꯅꯤ ꯐꯦꯡꯗꯣꯛꯑꯒ ꯊꯝꯖꯤꯜꯂꯅꯤ ꯊꯝꯖꯤꯜꯂꯒ ꯑꯩ ꯆꯥꯛ ꯊꯣꯡꯉꯅꯤ ꯅꯨꯡꯗꯥꯡꯒꯤ ꯆꯥꯛ ꯊꯣꯡ ꯊꯣꯡꯅ ꯑꯩ ꯑꯦꯟꯁꯥꯡ ꯁꯦꯝꯃꯅꯤ ꯑꯗꯨꯒ ꯆꯥꯛ ꯊꯣꯡꯕ ꯂꯣꯏꯔꯅꯤ ꯂꯣꯏꯔꯒ ꯃꯣꯏ ꯄꯤꯖꯔꯅꯤ ꯅꯨꯡꯗꯥꯡꯒꯤ ꯆꯥꯛ ꯄꯤꯖꯔꯅꯤ ꯃꯣꯏ ꯄꯤꯖꯕ ꯂꯣꯏꯔꯒ ꯑꯩꯁꯨ ꯆꯥꯔꯅꯤ ꯑꯗꯨꯒ ꯂꯣꯏꯔꯒ ꯑꯩ ꯀꯣꯜ ꯂꯨꯈꯥꯛ ꯀꯩꯀꯥ ꯂꯣꯏꯅ ꯑꯃꯨꯛ ꯐꯦꯡꯗꯣꯛꯑꯝꯃꯅꯤ ꯐꯦꯡꯗꯣꯛꯑꯝꯃꯒ ꯐꯦꯡꯗꯣꯛꯑꯝꯃꯅꯤ ꯑꯗꯨ ꯂꯣꯏꯔꯒ ꯕꯕꯥꯒꯤ ꯃꯃꯥꯒꯤ ꯐꯃꯨꯡ ꯊꯥꯕꯤꯔꯝꯃꯅꯤ ꯏꯅꯥꯎꯄꯥ ꯏꯅꯥꯎꯄꯤꯒꯤ ꯐꯃꯨꯡ ꯊꯥꯕꯤꯔꯝꯃꯅꯤ ꯑꯗꯨ ꯂꯣꯏꯔꯒ ꯑꯩ ꯉꯥꯏꯍꯥꯛ ꯇꯤ ꯚꯤ ꯌꯦꯡꯉꯒ ꯄꯣꯊꯥꯔꯅꯤ ꯑꯗꯨ ꯄꯣꯊꯥꯔꯒ ꯄꯨꯡ ꯊꯦꯡꯉꯛꯑꯦ ꯑꯩ ꯇꯨꯝꯕ ꯌꯥꯔꯅꯤ ꯍꯥꯏꯔꯀꯥꯟꯗ ꯑꯩ ꯑꯃꯨꯛ ꯄꯣꯊꯥꯖꯔꯅꯤ